ꯑꯩꯅ ꯑꯩꯈꯣꯏ ꯁ꯭ꯀꯨꯜꯒꯤ ꯄꯤꯛꯅꯤꯛ ꯆꯠꯄꯗ ꯑꯩꯈꯣꯏꯒꯤ ꯁ꯭ꯀꯨꯜꯒꯤ ꯇꯨꯔ ꯑꯃ ꯆꯠꯄꯗ ꯇꯨꯔꯗ ꯒꯥꯔꯗꯦꯟꯗꯨꯗ ꯂꯩꯔꯝꯕ ꯅꯨꯄꯤ ꯑꯃ ꯍꯥꯎ ꯅꯨꯄꯤꯅꯦ ꯃꯥꯗꯣ ꯂꯣꯟꯁꯨ ꯈꯪꯗꯦ ꯑꯩꯈꯣꯏ ꯃꯅꯤꯄꯨꯔꯤꯒꯤ ꯑꯗꯨꯃꯥꯏꯅ ꯄꯣꯠ ꯂꯩꯕꯗ ꯁꯤꯒꯤ ꯄꯣꯠꯁꯦ ꯀꯃꯥꯏꯅ ꯂꯩꯗꯣꯏꯅꯣ ꯍꯪꯉꯛꯄꯅꯦ ꯑꯩꯉꯣꯟꯗ ꯑꯗꯨ ꯃꯅꯤꯄꯨꯔꯤꯗ ꯀꯃꯥꯏꯅ ꯂꯩꯒꯅꯤ ꯍꯥꯏꯕꯗꯨꯗ ꯑꯩꯅ ꯍꯟꯗꯣꯛꯄꯤꯔꯒ ꯁꯤꯒꯤ ꯄꯣꯠꯁꯦ ꯀꯃꯥꯏꯅ ꯂꯩꯗꯣꯏꯅꯣ ꯍꯥꯏꯕꯗꯣ ꯃꯣꯏꯗ ꯍꯥꯏꯈ꯭ꯔꯦ ꯑꯗꯨꯒ ꯃꯥꯅ ꯍꯥꯏꯖꯔꯒ ꯗꯨꯀꯥꯟ ꯃꯄꯨꯗꯨꯗ ꯃꯥ ꯑꯗꯨꯝ ꯂꯩꯖꯈ꯭ꯔꯦ